ꯋꯥꯛꯆꯤꯡꯒꯤ ꯑꯁꯨꯛ ꯏꯪꯂꯤꯡꯂꯕ ꯑꯌꯨꯛ ꯑꯁꯤꯗ ꯑꯩꯅ ꯀꯣꯐꯤꯒ ꯕ꯭ꯔꯦꯛꯐꯥꯁꯠꯀꯤꯗꯃꯛ ꯑꯣꯔꯗꯔ ꯇꯧꯈꯤꯕ ꯅꯪꯅ ꯃꯇꯝ ꯆꯥꯅ ꯄꯨꯔꯛꯄꯁꯤ ꯑꯩ ꯌꯥꯝꯅ ꯍꯥꯏꯅꯤꯡꯉꯥꯏ ꯂꯩꯇꯅ ꯊꯥꯒꯠꯂꯦ ꯅꯣꯏꯒꯤ ꯁꯥꯔꯚꯤꯁꯁꯨ ꯑꯩꯅ ꯍꯥꯏꯅꯤꯡꯉꯥꯏ ꯂꯩꯇꯅ ꯊꯥꯒꯠꯂꯤ ꯏꯪꯂꯕ ꯃꯇꯝ ꯑꯁꯤꯗ ꯀꯣꯐꯤ ꯑꯁꯤ ꯐꯣꯡ ꯐꯣꯡ ꯁꯥꯅ ꯄꯣꯔꯛꯄ ꯑꯆꯥ ꯑꯊꯛ ꯀꯔꯤꯁꯨ ꯐꯤꯕꯝ ꯀꯥꯏꯗꯅ ꯄꯣꯔꯛꯄ ꯑꯩꯅ ꯍꯥꯏꯅꯤꯡꯉꯥꯏ ꯂꯩꯇꯅ ꯊꯥꯒꯠꯂꯤ ꯃꯊꯪ ꯑꯣꯔꯗꯔꯗꯁꯨ ꯑꯩꯅ ꯇꯧꯈꯤꯕ ꯃꯇꯝ ꯆꯥꯅ ꯌꯧꯔꯛꯀꯅꯤ ꯍꯥꯏꯅ ꯈꯜꯂꯤ ꯃꯁꯤꯒꯤꯗꯃꯛ ꯑꯩ ꯅꯈꯣꯏꯒꯤ ꯁꯔꯚꯤꯁ ꯑꯃꯗꯤ ꯅꯍꯥꯛꯄꯨꯁꯨ ꯍꯥꯏꯅꯤꯡꯉꯥꯏ ꯂꯩꯇꯅ ꯊꯥꯒꯠꯂꯤ